ꯑꯩꯒꯤ ꯈ꯭ꯋꯥꯏꯗꯒꯤ ꯄꯥꯝꯖꯕ ꯏꯁꯩ ꯁꯛꯄ ꯑꯃꯁꯨꯡ ꯃ꯭ꯌꯨꯖꯤꯛ ꯀꯝꯄꯣꯖꯔ ꯍꯥꯏꯇꯥꯔꯒꯗꯤ ꯁꯤꯜꯍꯩꯕ ꯅꯤꯡꯉꯣꯝꯕꯝꯁꯤ ꯑꯣꯏꯗꯣꯏꯅꯦꯕ ꯃꯥꯁꯦ ꯏꯁꯩ ꯁꯛꯄ ꯈꯛꯇ ꯅꯠꯇꯅ ꯏꯁꯩ ꯃꯌꯦꯛꯁꯨ ꯏ ꯂꯤꯔꯤꯛꯁꯨ ꯏ ꯑꯗꯨꯒ ꯕꯦꯟ ꯑꯃꯒꯤꯁꯨ ꯁꯤꯡꯒꯔꯅꯤ ꯍꯧꯖꯤꯛꯀꯤ ꯕꯦꯟꯁꯤꯅ ꯃꯤꯋꯥꯛꯆꯤꯡ ꯀꯧꯋꯦ ꯑꯗ ꯃꯣꯏ ꯕꯦꯟꯁꯤ ꯀꯃꯥꯏꯅ ꯇꯧꯒꯦ ꯍꯥꯏꯇꯥꯔꯒꯗꯤ ꯏꯟꯇꯤ ꯕꯦꯟꯅꯦ ꯃꯣꯏꯒꯤ ꯃ꯭ꯌꯨꯖꯤꯛꯁꯦ ꯑꯗꯨꯝ ꯖꯣꯅꯔꯥ ꯈꯨꯗꯤꯡꯃꯛ ꯑꯗꯨꯝ ꯂꯣꯏꯅ ꯄ꯭ꯔꯗꯤꯌꯨꯁ ꯇꯧꯋꯦ ꯌꯥꯝ ꯐꯖꯕ ꯍꯥꯏꯇꯥꯔꯒꯗꯤ ꯑꯗꯨꯝ ꯂꯤꯔꯤꯛꯁ ꯈꯨꯗꯤꯡꯃꯛ ꯏꯁꯩ ꯈꯨꯗꯤꯡꯃꯛ ꯌꯥꯝ ꯔꯣꯃꯦꯟꯇꯤꯛ ꯑꯣꯏꯅ ꯏꯕ ꯈꯛꯇ ꯅꯠꯇꯅ ꯑꯇꯩ ꯑꯇꯩ ꯄꯣꯠꯇꯁꯨ ꯄꯨꯟꯁꯤꯒꯤ ꯃꯇꯥꯡꯗ ꯁꯩꯊꯥꯕ ꯑꯗꯨꯒ ꯃꯣꯏꯅ ꯏꯁꯩ ꯃꯌꯦꯛꯇꯨꯗ ꯏꯁꯩ ꯑꯣꯏꯅ ꯁꯛꯇꯣꯔꯛꯄ ꯃꯇꯝꯗ ꯏꯁꯩ ꯑꯃꯁꯨꯡ ꯃ꯭ꯌꯨꯖꯤꯛꯇꯨꯗ ꯊꯋꯥꯏ ꯍꯥꯞꯄ ꯃꯇꯝꯗ ꯌꯥꯝ ꯊꯤꯅ ꯑꯇꯩꯒ ꯇꯣꯉꯥꯟꯅ ꯇꯥꯕ ꯑꯗꯨꯒ ꯑꯦꯁꯇꯦꯇꯤꯛꯀꯤ ꯑꯣꯏꯕ ꯌꯥꯝ ꯐꯖꯕ ꯑꯗꯨꯒꯨꯝꯕ ꯃꯨꯠ ꯑꯃ ꯄꯤꯕ ꯉꯝꯍꯜꯂꯦ ꯃꯣꯏꯒꯤ ꯏꯁꯩꯁꯤꯡꯁꯤꯅ ꯑꯗꯨꯒ ꯑꯥꯔꯇꯤꯁ ꯑꯅꯝꯕ ꯑꯥꯔꯇꯤꯁ ꯑꯅꯝꯕꯅꯗꯤ ꯃꯣꯏꯒꯤ ꯕꯦꯟꯒꯤ ꯍꯥꯏꯇꯥꯔꯦ ꯕꯦꯟ ꯃꯦꯝꯕꯔꯁꯤꯡꯁꯦ ꯂꯣꯏꯅ ꯍꯝꯕꯜ ꯑꯣꯏꯕ ꯑꯗꯒꯤ ꯃꯇꯝꯒꯤ ꯇꯧꯗ ꯌꯥꯗꯦ ꯍꯥꯏꯕ ꯑꯗꯨꯒꯨꯝꯕ ꯇ꯭ꯔꯦꯟꯁ ꯍꯥꯏꯕ ꯇꯥꯔꯦ ꯆꯠꯅꯕꯤ ꯁꯤꯗꯒꯤ ꯅꯥꯊꯩꯕ ꯑꯗꯨꯒ ꯃꯣꯏꯒꯤ ꯇꯣꯉꯥꯟꯕ ꯑꯥꯏꯗꯤꯌꯥ ꯇꯣꯉꯥꯟꯕ ꯏꯁꯇꯥꯏꯜ ꯄꯨꯊꯣꯛꯑꯒ ꯃꯁꯥ ꯃꯁꯥꯒꯤ ꯋꯥꯈꯟꯂꯣꯟ ꯑꯗꯨꯕꯨ ꯆꯥꯎꯈꯠꯅꯕ ꯀꯜꯇꯤꯕꯦꯠ ꯇꯧꯅꯕ ꯍꯣꯠꯅꯖꯩ ꯑꯗꯨꯒꯤꯗꯃꯛꯇ ꯍꯥꯏꯔꯒꯗꯤ ꯑꯩꯒꯤ ꯑꯣꯏꯅ ꯃꯤꯋꯥꯛꯆꯤꯡꯁꯦ ꯌꯥꯝ ꯄꯥꯝꯖꯩ ꯃꯣꯏꯒꯤ ꯕꯦꯟ ꯃꯦꯝꯕꯔꯁꯤꯡꯁꯦ ꯌꯥꯝ ꯄꯥꯝꯖꯩ ꯑꯗꯨꯒ ꯑꯔꯣꯏꯕ ꯑꯣꯏꯅ ꯃꯣꯏꯒꯤ ꯁꯤꯡꯒꯔꯒꯤ ꯕꯣꯏꯁ ꯃꯥꯒꯤ ꯈꯣꯟꯖꯦꯟꯁꯦ ꯇꯥꯕ ꯃꯇꯝꯗ ꯌꯥꯝꯅ ꯏꯪꯕ ꯃꯦꯡꯕ ꯃꯦꯡꯕ ꯃꯇꯝ ꯃꯦꯡꯕ ꯏꯁꯩ ꯁꯛꯂꯒꯅ ꯑꯏꯪꯕ ꯁꯛꯂꯒꯅ ꯑꯏꯪꯕ ꯑꯗꯨꯝ ꯑꯣꯟꯍꯟꯕ ꯉꯝꯏ ꯈꯤꯇꯪ ꯂꯥꯡꯕ ꯏꯁꯩ ꯁꯛꯂꯒꯁꯨ ꯑꯗꯨꯝ ꯂꯥꯡꯕꯒꯤ ꯅꯨꯡꯉꯥꯏꯕꯗꯣ ꯑꯗꯨꯝ ꯄꯨꯁꯤꯜꯂꯛꯄ ꯉꯝꯏ ꯑꯗꯨꯝ ꯁꯛꯂꯛ ꯁꯛꯂꯛꯏꯕ ꯏꯁꯩꯗꯨꯒꯤ ꯑꯗꯨꯝ ꯖꯣꯅꯔꯥꯗꯨ ꯑꯗꯨꯝ ꯑꯣꯟꯕ ꯉꯝꯃꯤ